ꯄꯨꯟꯁꯤꯗ ꯑꯩꯅ ꯊꯦꯡꯅꯈꯤꯕ ꯈ꯭ꯋꯥꯏꯗꯒꯤ ꯆꯥꯎꯕ ꯁꯤꯡꯅꯕ ꯑꯗꯨꯗꯤ ꯑꯩꯈꯣꯏꯒꯤ ꯑꯀꯣꯏꯕꯗ ꯂꯩꯔꯤꯕ ꯐꯤꯕꯝꯁꯤꯡ ꯑꯁꯤꯗ ꯄ꯭ꯂꯥꯁꯇꯤꯛꯁꯤꯡ ꯑꯃꯗꯤ ꯃꯍꯧꯁꯥꯅ ꯇꯨꯝꯊꯕ ꯉꯝꯗꯕ ꯄꯣꯠꯁꯤꯡ ꯑꯁꯤꯅ ꯂꯩꯕꯥꯛ ꯂꯩꯍꯥꯎꯒ ꯂꯣꯏꯅꯗꯨꯅ ꯂꯩꯔꯒ ꯄꯥꯝꯕꯤꯁꯤꯡ ꯑꯁꯤꯅ ꯍꯧꯕ ꯃꯇꯝꯗ ꯃꯈꯣꯏꯗ ꯃꯈꯣꯏꯒꯤ ꯗꯔꯀꯥꯔ ꯑꯣꯏꯔꯤꯕ ꯍꯥꯔꯅ ꯆꯤꯡꯕꯁꯤꯡ ꯑꯁꯤ ꯐꯪꯍꯟꯗꯦ ꯃꯔꯝ ꯑꯁꯤꯅ ꯄꯥꯝꯕꯤꯁꯤꯡ ꯑꯁꯤꯁꯨ ꯐꯖꯅ ꯃꯄꯨꯅ ꯐꯥꯅ ꯍꯧꯕ ꯉꯝꯗꯕꯒꯤ ꯑꯋꯥꯕ ꯑꯃꯈꯛ ꯃꯥꯏꯌꯣꯅꯔꯛꯈꯤ ꯃꯁꯤꯗ ꯅꯠꯇꯅ ꯄ꯭ꯂꯥꯁꯇꯤꯛ ꯃꯆꯦꯠ ꯃꯆꯦꯠꯁꯤꯡ ꯑꯁꯤꯅ ꯏꯁꯤꯡꯗ ꯂꯩꯔꯕ ꯃꯇꯝꯗ ꯏꯁꯤꯡꯁꯨ ꯌꯥꯝꯅ ꯃꯣꯠꯁꯤꯜꯍꯜꯂꯒ ꯏꯁꯤꯡ ꯑꯗꯨ ꯁꯤꯖꯤꯟꯅꯕ ꯌꯥꯗꯕ ꯏꯁꯤꯡ ꯑꯃ ꯑꯣꯏꯍꯜꯂꯤ ꯃꯔꯝ ꯑꯁꯤꯗꯒꯤ ꯃꯤꯑꯣꯏꯁꯤꯡ ꯑꯁꯤꯅ ꯑꯩꯇ ꯅꯠꯇꯅ ꯄꯨꯝꯅꯃꯛ ꯑꯋꯥꯕ ꯃꯥꯏꯌꯣꯛꯃꯤꯟꯅꯔꯝꯃꯤ ꯃꯁꯤ ꯀꯣꯛꯍꯟꯕ ꯍꯥꯏꯕꯁꯤ ꯌꯥꯝꯅ ꯆꯥꯎꯕ ꯁꯤꯡꯅꯕ ꯑꯃ ꯑꯣꯏꯔꯝꯃꯤ ꯃꯔꯝ ꯑꯁꯤꯗꯒꯤ ꯃꯁꯤꯗꯒꯤ ꯂꯥꯞꯅ ꯂꯩꯅꯕꯒꯤꯗꯃꯛꯇ ꯑꯩꯍꯥꯛ ꯑꯩꯈꯣꯏꯒꯤ ꯂꯩꯀꯥꯏꯁꯤꯡꯒꯤ ꯑꯍꯜ ꯂꯃꯟ ꯅꯍꯥ ꯑꯉꯥꯡꯁꯤꯡ ꯄꯨꯝꯅꯃꯛꯀ ꯃꯥꯟꯅꯗꯨꯅ ꯄ꯭ꯂꯥꯁꯇꯤꯛꯁꯤꯡ ꯑꯁꯤꯕꯨ ꯈꯣꯝꯖꯤꯟꯂꯒ ꯃꯐꯝ ꯆꯥꯅ ꯊꯝꯗꯨꯅ ꯍꯥꯟꯅꯒꯤ ꯃꯑꯣꯡꯗ ꯇꯥꯔꯛꯅꯕ ꯍꯣꯠꯅꯈꯤ ꯁꯤꯖꯤꯟꯅꯕ ꯌꯥꯕ ꯄ꯭ꯂꯥꯁꯇꯤꯛꯁꯤꯡꯅ ꯍꯟꯂꯒ ꯁꯤꯖꯤꯟꯅꯗꯨꯅ ꯃꯐꯝ ꯆꯥꯅ ꯆꯥꯅ ꯊꯝꯗꯨꯅ ꯊꯝꯂꯕ ꯃꯇꯝꯗ ꯑꯩꯈꯣꯏꯅ ꯃꯗꯨꯒ ꯁꯤꯡꯅꯕ ꯑꯗꯨ ꯀꯣꯛꯍꯟꯕ ꯉꯝꯈꯤ